ꯑꯩꯈꯣꯏꯒꯤ ꯍꯧꯖꯤꯛ ꯃꯇꯝꯒꯤ ꯄꯨꯟꯁꯤꯁꯤꯗ ꯇꯦꯛꯅꯣꯂꯣꯖꯤꯒꯤ ꯑꯍꯣꯡꯕꯁꯤ ꯌꯥꯝꯅ ꯊꯦꯡꯅꯖꯔꯦ ꯃꯔꯝꯗꯤ ꯃꯁꯤꯗ ꯂꯥꯛꯂꯤꯕ ꯑꯍꯣꯡꯕꯁꯤꯡ ꯍꯥꯏꯔꯒꯗꯤ ꯑꯩꯈꯣꯏꯅ ꯀꯝꯄ꯭ꯌꯨꯇꯔꯅꯆꯤꯡꯕ ꯃꯣꯕꯥꯏꯜ ꯐꯣꯟꯅꯆꯤꯡꯕ ꯋꯥꯁꯤꯡ ꯃꯦꯆꯤꯟ ꯐ꯭ꯔꯤꯖ ꯑꯁꯤꯅꯆꯤꯡꯕꯁꯤꯡ ꯑꯁꯤꯅ ꯑꯩꯈꯣꯏꯗ ꯌꯥꯝꯅ ꯀꯥꯟꯅꯍꯜꯂꯦ ꯊꯕꯛ ꯇꯧꯕ ꯃꯇꯝꯗꯁꯨ ꯌꯥꯝꯅ ꯃꯇꯝ ꯆꯪꯍꯟꯗꯅ ꯄꯥꯡꯊꯣꯛꯍꯜꯂꯤ ꯍꯥꯏꯕꯗꯤ ꯀꯝꯄ꯭ꯌꯨꯇꯔ ꯍꯥꯏꯔꯒꯁꯨ ꯀꯝꯄ꯭ꯌꯨꯇꯔ ꯍꯥꯏꯕꯁꯤꯅ ꯑꯩꯈꯣꯏꯗ ꯊꯕꯛ ꯑꯃ ꯑꯦꯅꯤ ꯍꯥꯟꯅ ꯐꯥꯏꯜ ꯁꯨꯗꯅ ꯈꯣꯠꯇꯅ ꯇꯧꯔꯝꯕ ꯅꯆꯤꯡꯕꯁꯤꯡ ꯑꯁꯤ ꯌꯥꯝꯅ ꯊꯨꯅ ꯗꯇꯥꯁꯤꯡꯗꯨ ꯀꯂꯦꯛꯁꯟ ꯇꯧꯔꯒ ꯃꯗꯨꯗ ꯑꯩꯈꯣꯏꯅ ꯌꯥꯝꯅ ꯂꯥꯏꯅ ꯄꯥꯡꯊꯣꯛꯄ ꯑꯁꯤꯅꯆꯤꯡꯕꯁꯤꯡ ꯑꯁꯤ ꯇꯧꯋꯤ ꯑꯗꯨꯒ ꯃꯣꯕꯥꯏꯜ ꯐꯣꯟ ꯍꯥꯏꯕꯁꯤꯅ ꯃꯣꯕꯥꯏꯜ ꯐꯣꯟ ꯂꯥꯛꯄꯗꯒꯤ ꯃꯣꯕꯥꯏꯜ ꯐꯣꯟ ꯑꯁꯤꯅ ꯑꯩꯈꯣꯏꯗ ꯂꯥꯞꯅ ꯂꯩꯈꯤꯕ ꯃꯐꯝ ꯑꯃꯗ ꯃꯔꯤ ꯃꯇꯥꯕꯨ ꯑꯣꯏꯔꯣ ꯑꯅꯥ ꯑꯌꯦꯛ ꯆꯠꯈꯤꯕꯕꯨ ꯑꯣꯏꯔꯣ ꯑꯁꯤꯅꯆꯤꯡꯕꯁꯤꯡ ꯑꯁꯦ ꯑꯩꯈꯣꯏꯅ ꯃꯣꯕꯥꯏꯜ ꯐꯣꯟ ꯑꯁꯤꯅ ꯄꯥꯎ ꯐꯥꯎꯅꯍꯜꯂꯤ ꯍꯧꯖꯤꯛꯇꯤ ꯌꯥꯝꯅ ꯄꯥꯎ ꯐꯥꯎꯅꯍꯟꯕꯇ ꯅꯠꯇꯅ ꯁꯛꯀ ꯁꯛꯀ ꯎꯅꯗꯅ ꯌꯥꯝꯅ ꯂꯥꯞꯅ ꯂꯩꯈ꯭ꯔꯕ ꯃꯤꯁꯤꯡ ꯑꯗꯨꯒ ꯌꯥꯝꯅ ꯅꯛꯁꯤꯟꯅꯕꯒꯨꯝ ꯑꯩꯈꯣꯏꯒꯤ ꯂꯥꯏꯐ ꯍꯧꯖꯤꯛꯀꯤ ꯂꯥꯏꯐ ꯑꯁꯤꯗ ꯊꯦꯡꯅꯍꯜꯂꯤꯕꯁꯤꯅꯤ ꯐꯣꯔ ꯖꯤ ꯐꯥꯏꯚ ꯖꯤ ꯍꯥꯏꯕꯅꯆꯤꯡꯕ ꯂꯥꯛꯇꯅ ꯌꯥꯝꯅ ꯅꯨꯡꯉꯥꯏꯍꯜꯂꯤ ꯑꯗꯨꯗꯒꯤ ꯑꯩꯈꯣꯏ ꯍꯧꯖꯤꯛ ꯃꯇꯝꯗ ꯑꯉꯥꯡꯁꯤꯡ ꯑꯁꯤꯅ ꯐꯣꯔꯦꯟꯗꯒꯤ ꯀꯔꯤꯗꯒꯤ ꯑꯣꯖꯥ ꯑꯐ ꯑꯐꯕ ꯒꯤ ꯀꯣꯃꯦꯟ ꯃꯈꯣꯏꯒꯤ ꯅꯣꯂꯦꯖꯅꯆꯤꯡꯕ ꯂꯧꯗꯅ ꯑꯣꯟꯂꯥꯏꯟ ꯀ꯭ꯂꯥꯁ ꯌꯥꯎꯗꯅ ꯈꯣꯠꯇꯅ ꯃꯈꯣꯏꯒꯤ ꯑꯦꯛꯁꯄꯤꯔꯤꯌꯦꯟꯁ ꯑꯐ ꯑꯐꯕ ꯅꯣꯂꯦꯖ ꯑꯦꯛꯁꯄꯤꯔꯤꯌꯦꯟꯁ ꯂꯧꯗꯅ ꯌꯥꯝꯅ ꯐꯣꯔꯦꯟꯗ ꯂꯩꯈꯤꯕ ꯑꯉꯥꯡꯁꯤꯡꯒ ꯑꯩꯈꯣꯏ ꯈꯨꯡꯒꯪꯗ ꯂꯩꯔꯤꯕ ꯑꯉꯥꯡꯁꯤꯒ ꯌꯥꯝꯅ ꯈꯦꯠꯅꯍꯟꯗꯕꯒꯤ ꯃꯑꯣꯡ ꯑꯃ ꯂꯥꯛꯂꯤꯕꯁꯤ ꯃꯁꯤ ꯇꯦꯛꯅꯣꯂꯣꯖꯤ ꯆꯥꯎꯈꯠꯄꯗꯒꯤꯅꯤ ꯍꯥꯏꯖꯅꯤꯡꯉꯤ ꯑꯗꯒꯤ ꯑꯩꯈꯣꯏ ꯍꯧꯖꯤꯛ ꯑꯩꯈꯣꯏ ꯌꯨꯝꯗ ꯂꯩꯔꯤꯕ ꯋꯥꯁꯤꯡ ꯃꯦꯆꯤꯟ ꯐ꯭ꯔꯤꯖꯅꯆꯤꯡꯕ ꯍꯥꯏꯔꯒꯅ ꯋꯥꯁꯤꯡ ꯃꯦꯆꯤꯟꯗ ꯑꯩꯈꯣꯏꯅ ꯐꯤ ꯍꯥꯞꯆꯤꯜꯂꯒ ꯃꯁꯤꯗ ꯌꯥꯝꯅ ꯂꯥꯏꯅ ꯋꯥꯁꯤꯡ ꯃꯦꯆꯤꯟꯅ ꯁꯨꯔꯛꯄ ꯑꯩꯈꯣꯏꯅ ꯑꯇꯣꯞ ꯑꯇꯣꯞꯄ ꯊꯕꯛ ꯇꯧꯔꯒ ꯑꯗꯤ ꯃꯇꯝ ꯌꯥꯝꯅ ꯆꯪꯍꯟꯗꯕ ꯃꯇꯝꯁꯨ ꯁꯣꯔꯠꯇ ꯑꯣꯏꯍꯟꯕ ꯑꯗꯒꯤ ꯐ꯭ꯔꯤꯖꯇ ꯑꯩꯈꯣꯏꯅ ꯑꯇꯦꯛ ꯑꯅꯧ ꯆꯥꯕ ꯐꯪꯂꯤꯕ ꯀꯥꯂꯦꯟꯗꯁꯨ ꯑꯩꯈꯣꯏꯅ ꯑꯌꯤꯡꯕ ꯆꯥꯕ ꯐꯪꯂꯤꯕ ꯐ꯭ꯔꯦꯁ ꯑꯣꯏꯕ ꯑꯁꯤꯅꯆꯤꯡꯕꯁꯤꯡ ꯑꯁꯦ ꯇꯦꯛꯅꯣꯂꯣꯖꯤ ꯌꯥꯝꯅ ꯆꯥꯎꯈꯠꯍꯜꯂꯦ ꯃꯈꯣꯏꯁꯤꯡ ꯑꯁꯤꯅ ꯑꯩꯈꯣꯏꯗ ꯌꯥꯝꯅ ꯏꯝꯄꯦꯛ ꯐꯔꯁ ꯑꯣꯏꯕꯒꯤ ꯑꯗꯒꯤ ꯃꯇꯝ ꯃꯥꯡꯍꯟꯗꯕꯒꯤ ꯑꯗꯒꯤ ꯑꯩꯈꯣꯏꯅ ꯂꯝ ꯑꯃꯗ ꯂꯩꯈꯤꯕꯒ ꯂꯝ ꯑꯃꯗ ꯂꯩꯈꯤꯕꯒ ꯁꯛꯀ ꯁꯛꯀ ꯎꯅꯗꯅ ꯁꯛꯐꯝ ꯎꯅꯔꯤꯕꯁꯤꯡ ꯑꯁꯤ ꯑꯁꯨꯒꯨꯝꯕꯁꯤꯡ ꯑꯁꯤ ꯑꯩꯉꯣꯟꯗ ꯌꯥꯝꯅ ꯑꯁꯨꯒꯨꯝꯕꯁꯤꯡ ꯑꯁꯤꯅ ꯏꯝꯄꯦꯛ ꯄꯤꯔꯤ ꯍꯥꯏꯖꯅꯤꯡꯉꯤ